ꯇꯥꯏꯕꯪ ꯃꯤ ꯑꯩꯈꯣꯏ ꯁꯤꯅꯉꯥꯏ ꯄꯨꯟꯁꯤ ꯈꯛꯇꯅꯤ ꯑꯗꯨꯅ ꯑꯩꯈꯣꯏꯁꯦ ꯑꯋꯥꯕ ꯏꯃꯨꯡꯗ ꯂꯩꯔꯕꯁꯨ ꯅꯨꯡꯉꯥꯏꯕ ꯏꯃꯨꯡꯗ ꯂꯩꯔꯕꯁꯨ ꯑꯩꯈꯣꯏꯒꯤ ꯄ꯭ꯔꯣꯕ꯭ꯂꯦꯝꯁꯦ ꯇꯣꯉꯥꯟ ꯇꯣꯉꯥꯟ ꯑꯣꯏ ꯑꯣꯏꯕꯅꯤ ꯏꯅꯥꯛ ꯈꯨꯟꯕꯁꯤꯡꯒꯤ ꯄ꯭ꯔꯣꯕ꯭ꯂꯦꯝꯅ ꯇꯣꯉꯥꯟ ꯂꯥꯏꯔꯕꯁꯤꯡꯒꯤ ꯄ꯭ꯔꯣꯕ꯭ꯂꯦꯝꯅ ꯇꯣꯉꯥꯟ ꯄꯣꯂꯤꯇꯤꯁꯤꯌꯟꯒꯤ ꯄ꯭ꯔꯣꯕ꯭ꯂꯦꯝꯅ ꯇꯣꯉꯥꯟ ꯂꯥꯁ ꯑꯉꯥꯡ ꯌꯥꯎꯗꯕꯒꯤ ꯄ꯭ꯔꯣꯕ꯭ꯂꯦꯝꯅ ꯇꯣꯉꯥꯟ ꯑꯉꯥꯡ ꯌꯥꯝꯕꯒꯤ ꯄ꯭ꯔꯣꯕ꯭ꯂꯦꯝꯅ ꯑꯌꯥꯝꯕꯅꯤ ꯑꯗꯨꯕꯨ ꯑꯩꯈꯣꯏꯁꯦ ꯄ꯭ꯔꯣꯕ꯭ꯂꯦꯝ ꯃꯌꯥꯝꯁꯦ ꯂꯩꯌꯦ ꯍꯥꯏꯗꯨꯅ ꯑꯩꯈꯣꯏꯁꯦ ꯋꯥꯈꯟ ꯋꯥꯔꯒ ꯏꯁꯇ꯭ꯔꯦꯁꯇ ꯑꯦꯟꯖꯥꯏꯇꯤꯗ ꯑꯩꯈꯣꯏꯁꯦ ꯑꯗꯨꯝ ꯋꯥꯈꯟ ꯋꯥꯔꯒ ꯂꯩꯔꯕꯗꯤ ꯑꯩꯈꯣꯏꯁꯤ ꯄꯨꯟꯁꯤꯁꯨ ꯍꯦꯟꯅ ꯍꯦꯟꯅ ꯑꯩꯈꯣꯏꯁꯦ ꯀꯛꯊꯠꯄꯅꯤ ꯑꯗꯨꯅ ꯌꯥꯔꯒꯗꯤ ꯑꯩꯈꯣꯏꯁꯦ ꯆꯍꯤ ꯈꯨꯗꯤꯡꯔꯥ ꯀꯣ ꯑꯣꯔ ꯅꯠꯇ꯭ꯔꯒ ꯑꯐꯇꯔ ꯇꯨ ꯊ꯭ꯔꯤ ꯏꯌꯔꯁꯔꯥ ꯀꯣ ꯐ꯭ꯔꯦꯟꯁ ꯈꯣꯏꯒꯔꯥ ꯃꯔꯨꯞꯁꯤꯡꯒꯔꯥ ꯑꯣꯔ ꯏꯃꯨꯡꯁꯤꯡꯒꯔꯥ ꯑꯃꯔꯛ ꯑꯃꯔꯛ ꯑꯩꯈꯣꯏꯁꯦ ꯚꯦꯀꯦꯁꯟ ꯆꯠꯂꯒ ꯂꯣꯡ ꯇ꯭ꯔꯥꯕꯦꯜ ꯗꯤꯁꯇꯦꯟꯁ ꯇ꯭ꯔꯥꯕꯦꯜꯁꯦ ꯑꯩꯈꯣꯏꯁꯦ ꯇꯧꯕꯁꯦ ꯗꯔꯀꯥꯔ ꯌꯥꯝ ꯑꯣꯏꯌꯦ ꯀꯔꯤꯒꯤꯔꯥ ꯍꯥꯏꯔꯗꯤ ꯗꯤꯁꯇꯦꯟꯁ ꯇ꯭ꯔꯥꯕꯦꯜ ꯇꯧꯕꯀꯥꯟꯗ ꯑꯩꯈꯣꯏ ꯃꯄꯥꯟꯒꯤ ꯂꯝꯁꯤꯡꯅ ꯀꯔꯝ ꯍꯥꯏꯅ ꯍꯤꯡꯕ꯭ꯔꯥ ꯑꯗꯨꯒ ꯏꯪꯕ ꯃꯐꯝꯅ ꯀꯗꯥꯏꯗ ꯀꯔꯝ ꯍꯥꯏꯅ ꯍꯤꯡꯕ꯭ꯔꯥ ꯏꯁꯤꯡ ꯂꯩꯕ ꯃꯐꯝꯅ ꯀꯔꯝ ꯍꯥꯏꯅ ꯍꯤꯡꯕ꯭ꯔꯥ ꯑꯗꯨꯒ ꯑꯁꯥꯕ ꯃꯐꯝꯁꯤꯅ ꯀꯔꯝ ꯍꯥꯏ ꯍꯤꯡꯕ꯭ꯔꯥ ꯍꯥꯏꯕꯁꯤ ꯑꯩꯈꯣꯏꯁꯦ ꯑꯩꯈꯣꯏꯁꯨ ꯃꯦꯗꯤꯗꯦꯠ ꯇꯧꯕ ꯑꯝ ꯗꯔꯀꯥꯔ ꯑꯣꯏꯌꯦ ꯄ꯭ꯂꯁ ꯀꯔꯝ ꯍꯥꯏꯅ ꯃꯣꯏ ꯍꯤꯡꯕ꯭ꯔꯥ ꯍꯥꯏꯕꯁꯦ ꯑꯦꯛꯁꯄꯤꯔꯤꯌꯦꯟꯁ ꯇꯧꯔꯨꯔꯒ ꯃꯔꯨꯞꯁꯤꯡꯒ ꯄ꯭ꯂꯁ ꯑꯩꯒꯤ ꯏꯆꯥꯁꯤꯡ ꯑꯩꯒꯤ ꯏꯃꯨꯡꯁꯤꯡꯒ ꯍꯔꯥꯎ ꯍꯔꯥꯎꯅ ꯑꯩꯈꯣꯏꯁꯦ ꯆꯠꯂꯒ ꯍꯔꯥꯎ ꯍꯔꯥꯎꯅ ꯋꯥꯔꯤ ꯋꯥꯇꯥꯏ ꯁꯥꯟꯅꯔꯒ ꯑꯩꯈꯣꯏꯁꯦ ꯇ꯭ꯔꯥꯕꯦꯂꯤꯡꯁꯦ ꯗꯔꯀꯥꯔ ꯑꯣꯏꯌꯦ ꯍꯥꯏꯕꯁꯦ ꯍꯥꯏꯅꯤꯡꯉꯤ ꯑꯗꯨꯅ ꯃꯌꯥꯝ ꯑꯩꯈꯣꯏ ꯂꯩꯔꯤꯕ ꯑꯩꯈꯣꯏ ꯄꯨꯟꯁꯤꯁꯦ ꯆꯥꯅꯉꯥꯏ ꯊꯛꯅꯉꯥꯏ ꯁꯦꯠꯅꯉꯥꯏ ꯂꯩꯅꯉꯥꯏ ꯈꯛꯇ ꯋꯥꯈꯟ ꯋꯥꯗꯕꯤꯗ ꯄꯨꯟꯁꯤꯁꯨ ꯄꯨꯟꯁꯤ ꯁꯤꯅꯉꯥꯏ ꯄꯨꯟꯁꯤ ꯈꯛ ꯑꯣꯏꯕꯅꯤꯅ ꯃꯔꯛ ꯃꯔꯛꯇꯁꯨ ꯏꯃꯨꯡ ꯄꯨꯊꯣꯛꯂꯒ ꯃꯔꯨꯞꯁꯤꯡꯒ ꯄꯨꯊꯣꯛꯂꯒ ꯅꯨꯡꯉꯥꯏꯊꯣꯛꯄ ꯍꯥꯏꯕꯁꯦ ꯑꯩꯈꯣꯏ ꯍꯛꯆꯥꯡꯗꯁꯨ ꯀꯥꯅꯩꯌꯦ ꯃꯦꯟꯇꯦꯜꯂꯤꯁꯨ ꯀꯥꯅꯩꯌꯦ ꯍꯥꯏꯕꯁꯦ ꯃꯌꯥꯝꯗ ꯍꯥꯏꯅꯤꯡꯉꯤ